ꯑꯣ ꯏꯃꯥ ꯑꯩꯁꯦ ꯀꯩꯅꯣ ꯇꯧꯕꯅꯦꯕ ꯅꯧꯅ ꯃꯐꯝ ꯑꯁꯤꯗ ꯂꯥꯛꯄꯅꯦ ꯑꯗꯨꯗꯨꯅ ꯇꯨꯔꯤꯁ ꯑꯣꯏꯅ ꯂꯥꯛꯄꯅ ꯃꯔꯝ ꯑꯣꯏꯔꯀꯥꯟꯗ ꯑꯩꯁꯦ ꯌꯨꯝꯗ ꯍꯟꯗꯣꯔꯕ ꯑꯗꯨꯅ ꯃꯔꯝ ꯑꯣꯏꯔꯀꯥꯟꯗ ꯌꯨꯝꯗ ꯍꯟꯕꯒꯤ ꯃꯅꯤꯄꯨꯔꯒꯤ ꯑꯣꯏꯅ ꯃꯅꯤꯄꯨꯔꯁꯦ ꯅꯤꯡꯁꯤꯡꯅꯕ ꯍꯥꯏꯇꯥꯔꯦ ꯄꯣꯠꯆꯩ ꯈꯔ ꯂꯩꯅꯤꯡꯕꯅꯤ ꯑꯗꯨꯅ ꯃꯅꯤꯄꯨꯔꯗꯇꯪ ꯐꯪꯕ ꯍꯥꯏꯇꯥꯔꯦ ꯑꯗꯨꯒ ꯃꯅꯤꯄꯨꯔ ꯈꯛꯀꯤ ꯑꯣꯏꯕ ꯄꯣꯠꯂꯝꯁꯤꯡ ꯑꯁꯦ ꯏꯃꯥꯒꯤ ꯐꯝꯃꯤꯕ ꯄꯣꯠꯐꯝ ꯁꯤꯗꯁꯨ ꯌꯥꯎꯕ꯭ꯔꯅ ꯈꯟꯖꯩ ꯑꯗꯨꯅ ꯏꯃꯥꯅ ꯈꯔꯇ ꯃꯇꯦꯡ ꯄꯥꯡꯕꯤꯅꯕꯁꯨ ꯏꯃꯥꯗ ꯍꯥꯏꯖꯔꯤ ꯑꯣ ꯑꯩꯗꯤ ꯎꯇꯔ ꯄ꯭ꯔꯗꯦꯁꯇꯒꯤꯅꯦ ꯎꯇꯔ ꯄ꯭ꯔꯗꯦꯁꯇꯒꯤ ꯍꯧꯖꯤꯛ ꯚꯦꯀꯦꯁꯟ ꯐꯪꯕꯒꯤ ꯂꯣꯛꯇꯥꯛ ꯄꯥꯠꯁꯦ ꯌꯦꯡꯒꯦꯅ ꯂꯥꯛꯆꯕꯅꯤ ꯑꯗꯨꯅ ꯃꯔꯝ ꯑꯣꯏꯔꯀꯥꯟꯗ ꯍꯧꯖꯤꯛ ꯚꯦꯀꯦꯁꯟ ꯂꯣꯏꯔꯝꯗꯥꯏꯅꯤꯅ ꯌꯨꯝꯗ ꯐ꯭ꯂꯥꯏꯠ ꯇꯣꯀꯦꯠꯁꯦ ꯍꯌꯦꯡꯅꯦ ꯍꯌꯦꯡ ꯑꯣꯏꯅ ꯀꯛꯆꯔꯨꯔꯕ ꯐ꯭ꯂꯥꯏꯠꯁꯦ ꯄꯥꯏꯒꯗꯧꯕ ꯑꯗꯨꯅ ꯃꯔꯝ ꯑꯣꯏꯔꯀꯥꯟꯗ ꯃꯅꯤꯄꯨꯔꯁꯤ ꯅꯤꯡꯁꯤꯡꯅꯕ ꯑꯁꯨꯛ ꯌꯥꯝ ꯅꯨꯡꯉꯥꯏꯕ ꯃꯐꯝ ꯑꯁꯦ ꯑꯩ ꯊꯃꯣꯏꯁꯤꯗ ꯑꯗꯨꯝ ꯊꯝꯅꯕꯒꯤꯗꯃꯛꯇ ꯑꯩ ꯁꯣꯕꯦꯅꯤꯌꯔ ꯈꯔ ꯂꯩꯅꯤꯡꯕꯅꯦ ꯑꯗꯨꯗꯨꯅ ꯏꯃꯥꯒꯤ ꯗꯨꯀꯥꯟ ꯄꯣꯠꯐꯝꯁꯤꯗ ꯌꯥꯎꯕ꯭ꯔꯅ ꯈꯟꯖꯩ ꯑꯗꯨꯅ ꯃꯔꯝ ꯑꯣꯏꯔꯀꯥꯟꯗ ꯏꯃꯥꯅꯁꯨ ꯈꯔ ꯐꯖꯒꯗꯕ ꯈꯔꯁꯨ ꯃꯋꯣꯡ ꯃꯔꯤꯟ ꯇꯥꯕ ꯄꯣꯠꯂꯝꯁꯤꯡ ꯈꯔ ꯍꯥꯏꯕꯤꯌꯨ ꯀꯔꯝ ꯀꯔꯝꯕ ꯄꯣꯠꯂꯝꯁꯤꯡ ꯌꯥꯎꯕꯤꯒꯦꯗꯨ

ꯑꯣ ꯑꯣ

ꯎꯝ ꯍꯨꯝ ꯑꯣ ꯑꯣ ꯇꯥꯖꯔꯤ ꯇꯥꯖꯔꯤ ꯑꯣ ꯑꯗꯨ ꯑꯣꯏꯔꯒꯗꯤ ꯏꯃꯥ ꯑꯩꯗꯤ ꯁꯒꯣꯜ ꯀꯥꯡꯖꯩꯁꯤꯅ ꯍꯦꯟꯅ ꯊꯃꯣꯏꯁꯤꯒ ꯈꯣꯏꯗꯥꯖꯕ ꯄꯣꯠ ꯑꯣꯏꯕꯗꯨꯅ ꯃꯔꯝ ꯑꯣꯏꯔꯀꯥꯟꯗ ꯁꯒꯣꯜ ꯀꯥꯡꯖꯩꯁꯤ ꯑꯃꯠꯇ ꯑꯩ ꯄꯨꯈꯤꯅꯕ ꯁꯦꯝꯕꯤ ꯁꯥꯕꯤꯌꯨ ꯑꯗꯨꯒ ꯃꯃꯜꯁꯤꯅ ꯀꯃꯥꯏ ꯇꯧꯕꯅꯣ ꯃꯈꯣꯏꯁꯤꯡꯗꯨꯒꯤ ꯍꯥꯏꯕꯤꯔꯛꯀꯗ꯭ꯔꯥ ꯑꯣ ꯑꯣ ꯌꯥꯔꯅꯤ ꯌꯥꯔꯅꯤ ꯏꯃꯥ ꯑꯗꯨꯗꯤ ꯑꯩ ꯁꯒꯣꯜ ꯀꯥꯡꯖꯩꯁꯤꯃ ꯄꯨ ꯄꯨꯖꯈ꯭ꯔꯒꯦ ꯊꯥꯒꯠꯆꯔꯤ ꯏꯃꯥꯕꯨ ꯑ ꯍꯣꯏ ꯍꯣꯏ